ꯃꯅꯤꯄꯨꯔꯤ ꯂꯣꯟ ꯑꯁꯤ ꯀꯣꯔꯤ ꯂꯣꯟ ꯁꯩꯔꯦꯡ ꯑꯃꯗꯤ ꯀꯂꯥꯒꯤ ꯑꯣꯏꯕ ꯋꯥꯍꯩ ꯋꯥꯇꯥ ꯁꯤꯖꯤꯟꯅꯕꯒꯤ ꯃꯋꯣꯡ ꯂꯩ ꯃꯗꯨꯗꯤ ꯑꯩꯈꯣꯏꯅ ꯁꯩꯔꯦꯡ ꯍꯥꯏꯕ ꯑꯁꯤꯇꯕꯨ ꯏꯕ ꯃꯇꯝꯗ ꯄꯥꯔꯤꯕ ꯃꯤ ꯑꯃꯗꯤ ꯇꯥꯒꯗꯧꯔꯤꯕ ꯃꯤ ꯑꯗꯨꯅ ꯇꯥꯕ ꯃꯇꯝꯗ ꯑꯃꯗꯤ ꯄꯥꯕ ꯃꯇꯝꯗ ꯌꯥꯝꯅ ꯄꯨꯛꯅꯤꯡ ꯆꯤꯡꯁꯤꯟꯅꯕꯒꯤꯗꯃꯛꯇ ꯁꯥꯡꯈ꯭ꯔꯕ ꯋꯥꯍꯩ ꯄꯔꯦꯡ ꯀꯌꯥꯕꯨ ꯋꯥꯍꯩ ꯑꯃꯅꯤꯅ ꯇꯦꯟꯖꯜꯂꯒ ꯁꯨꯞꯆꯜꯂꯒ ꯍꯥꯏꯕ ꯋꯥꯍꯩ ꯑꯃ ꯍꯥꯏꯔꯛꯄꯗ ꯑꯔꯊ ꯌꯥꯝꯅ ꯆꯦꯟꯕ ꯋꯥꯍꯩ ꯑꯗꯨꯒꯨꯝꯂꯕ ꯋꯥꯍꯩ ꯀꯌꯥꯅ ꯄꯨꯟꯁꯤꯜꯂꯒ ꯁꯦꯝꯕ ꯑꯗꯨꯒꯨꯝꯕ ꯋꯥꯍꯩꯅꯤ